ꯍꯜꯂꯣ ꯚꯥꯏ ꯅꯨꯡꯉꯥꯏꯔꯤꯌꯦ ꯑꯖꯥꯠ ꯍꯣꯜꯗ ꯐꯤꯂꯝ ꯅꯨꯡꯉꯥꯏꯕ ꯑꯃ ꯁꯥꯅꯔꯤ ꯍꯥꯏ ꯌꯦꯡꯉꯨꯁꯤꯔꯣ ꯌꯥꯏꯌꯦ ꯌꯥꯏꯌꯦ ꯚꯥꯏ ꯀꯨꯏꯔꯦꯅꯦ ꯎꯅꯗꯕꯁꯨ ꯅꯨꯡꯊꯤꯟꯒꯤ ꯐꯥꯁ ꯁꯣꯒꯤꯗꯤ ꯇꯔꯥꯃꯥꯊꯣꯏꯅꯦ ꯍꯧꯖꯤꯛꯀꯤ ꯂꯥꯁ ꯁꯣꯗꯗꯤ ꯄꯨꯡ ꯇꯔꯨꯛ ꯃꯈꯥꯏꯅꯦ ꯑ ꯑꯗꯨꯁꯨ ꯌꯥꯏꯌꯦ ꯌꯥꯏꯌꯦ ꯌꯥꯏꯌꯦ ꯑꯦ ꯑꯦ ꯌꯥꯝ ꯂꯥꯞꯇꯦ ꯟꯛꯑꯦ ꯒꯥꯔꯁꯨ ꯑꯗꯨꯝ ꯆꯪꯕꯅꯦ ꯆꯤꯡꯈꯣꯡꯐꯧ ꯒꯥꯔꯤ ꯆꯪꯉꯦ ꯌꯥꯏ ꯌꯥꯏ ꯑꯗꯨꯁꯨ ꯌꯥꯏ ꯌꯥꯏꯌꯦ ꯑꯗꯨꯁꯨ ꯌꯥꯏꯌꯦ ꯑꯗꯨꯁꯨ ꯌꯥꯏꯌꯦ ꯚꯥꯏ ꯍꯣ ꯍꯣꯏ ꯍꯣꯏ ꯑꯦ ꯀꯣꯏꯕ ꯌꯥꯕ ꯃꯐꯝ ꯑꯇꯩꯗꯁꯨ ꯂꯩ ꯂꯩꯕꯗꯤ ꯀꯩꯅꯣꯗ ꯃꯌꯥꯏ ꯂꯝꯕꯤ ꯍꯥꯏꯗꯔꯒꯁꯨꯀꯣ ꯂꯩ ꯍꯤꯌꯥꯡꯊꯥꯡꯗꯁꯨ ꯂꯩ ꯑꯗꯨꯕꯨ ꯚꯥꯏꯅ ꯅꯣꯡ ꯅꯤꯅꯤ ꯂꯩꯃꯤꯟꯅꯕ ꯌꯥꯕ ꯑꯣꯏ ꯇꯥꯔꯗꯤ ꯃꯊꯪ ꯃꯊꯪ ꯁꯨꯝ ꯆꯠꯂꯒ ꯀꯣꯏꯕ ꯌꯥꯕ ꯄꯣꯠ ꯌꯥꯝ ꯅꯨꯡꯉꯥꯏꯊꯣꯛꯄ ꯃꯐꯝ ꯌꯥꯝ ꯂꯩꯗ ꯑꯣ ꯌꯥꯏꯌꯦ ꯍꯣꯏ ꯎꯝ ꯍꯥꯏꯒꯦ ꯍꯥꯏꯒꯦ ꯑꯗꯨ ꯄꯥꯎ ꯄꯤꯔꯒꯦ ꯑꯩ ꯌꯥꯎꯍꯟꯁꯤ ꯌꯥꯎꯍꯟꯁꯤ ꯑꯩꯈꯣꯏ ꯄꯨꯟꯅ ꯆꯠꯂꯒ ꯅꯨꯡꯉꯥꯏꯗꯣꯏꯁꯤ ꯀꯩꯅꯣ ꯑꯦ ꯑꯩꯈꯣꯏꯗꯤ ꯑꯩꯈꯣꯏꯅ ꯑꯗꯨꯝ ꯇꯧꯔꯣ ꯅꯈꯣꯏꯔꯣꯝꯗ ꯂꯥꯛꯑꯗꯤ ꯚꯥꯏ ꯑꯩꯈꯣꯏꯅ ꯑꯗꯨꯝ ꯇꯧꯔꯅꯤ ꯀꯩꯅꯣ ꯌꯥꯝ ꯅꯨꯡꯉꯥꯏ ꯍꯣꯏ ꯍꯣꯏ ꯍꯣꯏ ꯍꯣꯏ ꯍꯣꯏ ꯍꯣꯏ ꯐꯔꯦ ꯐꯔꯦ ꯚꯥꯏ

ꯐꯦꯃꯦꯂꯤꯒꯤ ꯚꯥꯏ ꯄꯨꯔꯛꯎꯅꯦ ꯀꯩꯁꯨ ꯀꯥꯏꯗꯦꯅꯦ ꯄꯨꯔꯒ ꯂꯥꯛꯑꯗꯤ ꯑꯩꯈꯣꯏꯁꯨ ꯌꯥꯎꯔꯦ ꯀꯩꯅꯣ ꯑꯦ ꯒꯥꯔꯤ ꯒꯥꯔꯤ ꯂꯩꯌꯦ

ꯍꯣꯏ ꯍꯣꯏ ꯍꯣꯏ ꯎꯝ ꯍꯣꯏ ꯍꯣꯏ ꯎꯝ ꯍꯣꯏ ꯍꯣꯏ ꯍꯥꯏꯒꯦ ꯍꯥꯏꯒꯦ ꯎꯝ ꯐꯔꯦ